ꯑꯩꯁꯦ ꯄ꯭ꯂꯝꯒꯤ ꯄ꯭ꯔꯗꯛ ꯌꯨꯁ ꯇꯧꯋꯦ ꯁꯟꯏꯁꯀ꯭ꯔꯤꯟ ꯌꯨꯁ ꯇꯧꯋꯦ ꯑꯁꯤꯒꯤ ꯄꯣꯖꯤꯇꯤꯞ ꯑꯦꯛꯁꯄꯤꯔꯤꯌꯦꯟꯁ ꯍꯥꯏꯕꯁꯤꯗꯤ ꯑꯩ ꯑꯁꯤ ꯌꯨꯁ ꯇꯧꯈ꯭ꯔ ꯃꯇꯨꯡꯗ ꯑꯩꯒꯤ ꯐꯦꯁꯁꯦ ꯑꯣꯏꯂꯤ ꯑꯣꯏꯕꯗꯒꯤ ꯌꯥꯝꯅ ꯃꯦꯠ ꯑꯣꯏꯌꯦ ꯑꯗꯨꯒ ꯌꯥꯝꯅ ꯁꯟ ꯑꯦꯛꯁꯄꯣꯖꯔ ꯇꯧꯕ ꯃꯇꯝꯗ ꯑꯩꯉꯣꯟꯗ ꯌꯥꯝꯅ ꯀꯥꯅꯕ ꯌꯨ ꯚꯤ ꯔꯦꯁꯇꯒꯤ ꯌꯥꯝꯅ ꯄ꯭ꯔꯣꯇꯦꯛꯁꯟ ꯇꯧꯕ ꯑꯁꯤꯁꯤ ꯌꯥꯝꯅ ꯑꯩꯒꯤ ꯐꯦꯁꯀꯤꯗꯃꯛꯇꯗꯤ ꯌꯥꯝꯅ ꯀꯥꯅꯩ ꯑꯗꯨꯅ ꯄ꯭ꯂꯝꯗꯒꯤ ꯄ꯭ꯔꯣꯗꯛꯁꯦ ꯑꯩꯒꯤꯗꯃꯛꯇꯗꯤ ꯈ꯭ꯋꯥꯏꯗꯒꯤ ꯕꯦꯅꯤꯐꯤꯠ ꯑꯣꯏꯕ꯭ꯔꯥ ꯍꯥꯏꯅꯁꯨ ꯊꯥꯖꯩ